ꯍꯜꯂꯣ ꯑꯣ ꯃꯦꯗꯥꯝ ꯀꯩꯅꯣ ꯇꯧꯁꯦ ꯂꯥꯏ ꯍꯔꯥꯎꯕ ꯉꯁꯤꯗꯩ ꯍꯧꯕ꯭ꯔꯣ ꯑꯗꯨ ꯏꯕꯥꯅꯤ ꯑꯝꯇ ꯆꯠꯂꯨꯁꯤꯗꯅ ꯌꯥꯎꯔꯨꯁꯤꯔꯣ ꯌꯥꯎꯕ ꯆꯠꯁꯤꯔꯣ ꯈꯔ ꯈꯔ ꯀꯦꯊꯣꯛꯎ ꯈꯔ ꯈꯔ ꯀꯦꯊꯣꯛꯎ ꯀꯩꯅꯣ ꯎꯝ ꯎꯝ

ꯎꯝ ꯎꯝ ꯑꯗꯣ ꯅꯪ ꯌꯥꯎꯔꯗꯤ ꯌꯥꯎꯁꯤꯔꯥ ꯈꯟꯕꯅꯦ ꯑꯗꯣ ꯅꯪ ꯌꯥꯎꯔꯣꯏꯗꯣꯏ ꯑꯣꯏꯔꯗꯤ ꯑꯩ ꯏꯊꯟꯗ ꯑꯣꯏꯔꯗꯤ ꯇꯟꯂꯤꯅꯦ ꯑꯗꯨꯗꯤ ꯌꯦꯡꯕ ꯑꯣꯏꯅ ꯆꯠꯂꯁꯦ ꯎꯝ

ꯍꯣꯏ ꯉꯁꯤ ꯉꯁꯤꯗꯤ ꯍꯣꯔꯦꯟ ꯅꯨꯃꯤꯗꯥꯡꯗꯨꯗꯤ ꯌꯦꯡ ꯆꯠꯂꯨꯔꯁꯤꯗꯅ

ꯎꯝ ꯌꯥꯝꯗ꯭ꯔꯗꯤ ꯃꯤꯅ ꯃꯌꯥꯝ ꯎꯒꯤꯅꯤ ꯍꯥꯏꯕꯒꯤ

ꯍꯣꯏ ꯍꯣꯏ ꯌꯥꯏꯌꯦ ꯑꯗꯣ ꯌꯦꯉꯨꯔꯁꯦ ꯄꯨꯡ ꯀꯌꯥ ꯆꯠꯁꯤꯒꯦ

ꯎꯝ ꯍꯣꯏ ꯇꯧꯔꯣ ꯑꯗꯨ ꯑꯗꯨꯑꯣꯏ ꯍꯣꯏ ꯆꯥꯛ ꯆꯥꯗꯅ ꯆꯠꯁꯦ ꯍꯣꯏ ꯑꯗꯣ ꯑꯩꯁꯨ ꯈꯔ ꯂꯥꯞꯄꯤꯕꯅꯤꯅ ꯑꯃꯨꯛꯀ ꯑꯗꯨꯒ ꯌꯨꯝ ꯍꯟꯗꯣꯏꯅꯤꯅꯀꯣ ꯑꯗꯨꯅ ꯈꯔ ꯈꯔ ꯉꯟꯅ ꯆꯠꯂꯁꯤ ꯂꯣꯏꯁꯤꯟꯕꯗꯤ ꯌꯥꯎꯗꯕꯤꯗ ꯑꯗꯨꯝ ꯍꯜꯂꯛꯁꯤꯕ ꯌꯦꯡꯕꯕꯨꯗꯤ ꯂꯣꯏꯕꯗꯨꯅꯦꯕ ꯑꯩꯅ ꯌꯦꯡꯅꯤꯡꯉꯤꯁꯦ ꯑꯗꯨ ꯌꯦꯡꯕꯒꯤꯗꯗꯤ ꯂꯣꯏꯕꯗꯨꯅ ꯅꯨꯡꯉꯥꯏꯗꯅ ꯑꯗꯨ ꯀꯩꯅꯣꯅꯤꯅ ꯂꯣꯏꯕꯗꯣ ꯑꯗꯨꯐꯥꯎ ꯂꯩꯕ ꯊꯦꯡꯗꯧꯔꯤꯝꯅꯤꯅ ꯑꯗꯨꯗꯤ ꯀꯩꯅꯣ ꯇꯧꯔꯁꯤ ꯑꯗꯨꯝ ꯈꯔ ꯉꯟꯅ ꯆꯠꯂꯒ ꯈꯔ ꯉꯟꯅ ꯑꯩꯁꯨ ꯎꯝ ꯑꯣ ꯑꯪ

ꯍꯣꯏ ꯑꯗꯨꯗꯤ ꯑꯗꯨꯃꯥꯏꯅ ꯇꯧꯔꯁꯦ ꯑꯗꯨꯗꯤ ꯍꯧꯖꯤꯛꯀꯤ ꯑꯣꯏꯅꯗꯤ ꯉꯁꯤꯒꯤ ꯑꯣꯏꯅꯗꯤ ꯊꯝꯃꯒꯦ ꯍꯣꯔꯦꯟ ꯑꯃꯨꯛꯀ ꯐꯥꯎꯅꯔꯁꯦ ꯀꯣ ꯑꯣ ꯊꯝꯃꯦ ꯊꯝꯃꯦ